ꯎꯝ ꯍꯂꯣ ꯑ ꯀꯅꯥ ꯑ ꯍꯂꯣ ꯑ ꯇꯥꯏ ꯇꯥꯏ

ꯑꯣ ꯃꯥꯅꯦ ꯃꯥꯅꯦ ꯑꯣ ꯎꯝ ꯎꯝ ꯉꯥꯗꯤ ꯑꯗꯨꯝ ꯁꯣꯝꯅ ꯄꯥꯝꯕꯤꯔꯤꯗꯣ ꯂꯣꯏꯅ ꯐꯪꯒꯅꯤ ꯑꯌꯥꯝꯕ ꯑꯗꯨꯝ ꯉꯥ ꯐꯪꯉꯤ ꯃꯌꯥꯝꯅ ꯑꯗꯨꯝ ꯀꯃꯟ ꯑꯣꯏꯅ ꯆꯠꯅꯔꯤꯕ ꯉꯥꯁꯤꯡ ꯐꯪꯉꯤ ꯑꯌꯥꯝꯕꯅ ꯑꯩꯉꯣꯟꯗꯩ ꯂꯧꯕ ꯉꯥꯛꯇꯅꯤ ꯂꯨꯍꯣꯡꯕꯒꯤ ꯆꯥꯛꯀꯧꯕꯒꯤ ꯑꯗꯩꯗꯤ ꯍꯣꯜꯁꯦꯜ ꯔꯦꯠꯇꯅꯤ ꯊꯥꯔꯤꯁꯤ ꯃꯌꯥꯝꯗꯩꯗꯤ ꯈꯔ ꯇꯥꯅ ꯑꯗꯨꯝ ꯊꯥꯖꯩ ꯍꯥ ꯕꯦꯂꯣꯡ ꯉꯥꯁꯤ ꯕꯦꯂꯣꯡ ꯉꯥꯁꯤ ꯑꯗꯨꯝ ꯊꯥꯏ ꯑꯩꯈꯣꯏꯒꯤ ꯀꯔꯤꯗ ꯒ꯭ꯂꯥꯁꯇ ꯑꯣꯜꯂꯦ ꯃꯥꯗꯤ ꯒ꯭ꯂꯥꯁꯇ ꯂꯨꯄꯥ ꯅꯤꯐꯨ ꯅꯤꯐꯨ ꯅꯤꯐꯨ ꯑꯗꯨ ꯆꯥꯝꯃꯒꯤ ꯂꯧꯔꯒꯅ ꯃꯔꯤ ꯇꯧꯔꯦ ꯑꯣꯐꯔ ꯑꯍꯨꯝ ꯇꯧꯔꯦ ꯑꯣꯐꯔꯗ ꯀꯤꯂꯣꯗꯗꯤ ꯑꯗꯨꯝ ꯂꯨꯄꯥ ꯆꯅꯤ ꯑꯩꯁꯨ ꯒ꯭ꯂꯥꯁ ꯂꯥꯡ ꯀꯔꯤ ꯀꯔꯥ ꯌꯦꯡꯗ꯭ꯔꯦ ꯆꯅꯤꯗꯨꯗ ꯊꯥꯔꯦ ꯎꯝ ꯔꯧꯁꯤꯗꯤ ꯇꯥꯡꯉꯤ ꯍꯥꯏꯗꯤ ꯔꯧꯁꯤ ꯑꯁꯣꯝ ꯇꯥꯏꯁꯇ ꯄꯨꯔꯛꯄ ꯔꯧꯑꯅ ꯃꯄꯥꯜꯂꯣꯝꯒꯤꯁꯨ ꯂꯩꯌꯦꯕ ꯑꯗꯒꯤ ꯑꯩꯈꯣꯏꯒꯤ ꯂꯣꯀꯦꯜꯒꯤ ꯄꯨꯊꯣꯛꯆꯕ ꯔꯧꯑꯅꯁꯨ ꯂꯩ ꯑꯗꯨ ꯈꯦꯠꯅꯩꯌꯦ ꯂꯣꯀꯦꯜꯒꯤꯗꯤ ꯇꯥꯡꯉꯦ ꯃꯥꯗꯤ ꯐ꯭ꯔꯦꯁꯅꯤ ꯎꯝ ꯎꯝ ꯎꯝ ꯌꯥꯏꯌꯦ ꯌꯥꯏꯌꯦ ꯏꯁꯥꯒꯤ ꯐꯥꯝꯅꯦ ꯍꯥꯏꯗꯤ ꯑꯗꯨ ꯁꯣꯝꯅ ꯑ ꯎꯝ ꯎꯝ ꯎꯝ ꯎꯝ ꯎꯝ ꯃꯣꯟꯁꯤ ꯀꯦ ꯖꯤ ꯑꯃꯅ ꯃꯤ ꯑꯈꯨꯝ ꯑꯍꯨꯝ ꯄꯥꯔꯣꯗꯅ ꯑ ꯑꯍꯨꯝ ꯑ ꯆꯥꯝꯃꯗꯣ ꯀꯣꯅꯔꯅꯤ ꯆꯥꯝꯃꯗꯣ ꯑꯣꯏꯔꯗꯤ ꯃꯣꯟ ꯑꯍꯨꯝꯒꯤ ꯆꯥꯡ ꯎꯝ

ꯍꯣꯏ ꯑꯣꯏꯔꯗꯤ ꯎꯝ ꯎꯝ ꯃꯃꯟ ꯈꯦꯠꯅꯩ ꯈꯦꯠꯅꯩ ꯈꯦꯠꯅꯩ ꯑꯗꯨ ꯁꯦꯝꯕ ꯆꯞ ꯃꯥꯟꯅꯩꯗ ꯁꯦꯝꯕꯗ ꯄꯩꯁꯥ ꯍꯦꯜꯂꯛꯀꯅꯤ ꯑꯁꯦꯝꯕꯗꯨ ꯁꯦꯝꯕꯤꯕꯒꯤ ꯁꯦꯝꯕꯗ ꯂꯣꯏ ꯎꯝ ꯑꯣ ꯎꯝ ꯑꯩꯗꯤ ꯐ꯭ꯔꯦꯁ ꯉꯥꯛꯇꯅꯤ ꯑꯩꯗꯤ ꯑꯗꯨꯝ ꯈꯨꯗꯛꯇ ꯑꯗꯨꯝ ꯐꯥꯗꯣꯏ ꯎꯝ ꯎꯝ ꯎꯝ ꯎꯝ ꯉꯥꯗꯨ ꯂꯧꯔꯅꯨ ꯃꯔꯨꯝꯗꯤ ꯑꯩ ꯑꯗꯨꯝ ꯁꯤꯜꯂ ꯄꯤꯖꯔꯒꯦ ꯑꯩ ꯃꯔꯨꯝꯗꯨ ꯀꯦ ꯖꯤ ꯀꯌꯥ ꯄꯥꯝꯃꯤꯅꯣ ꯀꯦ ꯖꯤ ꯃꯁꯤꯡꯗꯣ ꯑꯩ ꯑꯗꯨꯝ ꯊꯤꯔꯒꯦꯕ ꯍꯣꯏ ꯉꯝꯅꯤ ꯉꯝꯅꯤ ꯃꯃꯟꯁꯦ ꯀꯦ ꯖꯤꯗ ꯂꯨꯄꯥ ꯀꯨꯟꯊ꯭ꯔꯥ ꯀꯨꯟꯊ꯭ꯔꯥꯉꯥ ꯑꯗꯨꯃꯥꯏꯅ ꯂꯩꯕꯅꯤ ꯑꯗꯨ ꯑꯩ ꯀꯨꯟꯃꯉꯥ ꯀꯨꯟꯃꯉꯥꯗ ꯄꯤꯔꯒꯦ ꯎꯝ ꯀꯤꯂꯣ ꯇꯔꯥꯗꯒꯤꯅ ꯇꯔꯥꯃꯉꯥ ꯎꯝ ꯎꯝ ꯀꯤꯂꯣꯗ ꯉꯥ ꯉꯥꯒꯤ ꯃꯈꯥ ꯄꯣꯜꯂꯦ ꯑꯗꯨꯗꯤ ꯉꯥꯗꯨ ꯆꯥꯎꯕ ꯂꯩ ꯄꯤꯛꯄ ꯂꯩ ꯑꯩꯅ ꯎꯝ ꯑꯗꯨꯝ ꯀꯨꯟꯃꯨꯛꯀ ꯆꯜꯂꯦ ꯍꯥꯏꯕ꯭ꯔꯤꯠꯀꯤ ꯂꯩ ꯂꯣꯀꯦꯜꯒꯤ ꯂꯩ ꯑꯗꯨ ꯍꯥꯏꯕ꯭ꯔꯤꯠꯀꯤꯗꯨꯅ ꯈꯔ ꯍꯣꯡꯉꯦ ꯃꯤ ꯑꯃꯒꯤ ꯑꯃꯃꯝ ꯃꯤ ꯑꯃꯒꯤ ꯑꯃꯃꯝ ꯍꯥꯞꯄꯣ ꯑꯗꯨꯗꯤ ꯍꯣꯏ ꯍꯣꯏ ꯑꯗꯨꯗꯤ ꯍꯥꯏꯕ꯭ꯔꯤꯠꯇꯣ ꯇꯧꯔꯁꯤ ꯑꯗꯨꯝ ꯑꯗꯨꯝ ꯇꯧꯔꯁꯤ ꯎꯝ ꯌꯥꯅꯤ ꯌꯥꯅꯤ ꯎꯝ ꯇꯔꯥ ꯇꯥꯕꯧ ꯂꯩꯌꯦ ꯎꯝ ꯎꯝ ꯑꯣ ꯑꯗꯨ ꯀꯩ ꯕꯥꯃꯣꯟꯗꯤ ꯂꯩꯔꯕꯣ ꯎꯝ ꯕꯤꯄꯤꯟꯆꯟꯗ꯭ꯔꯗꯣ ꯑꯩ ꯃꯁꯛ ꯈꯪꯉꯤ ꯃꯗꯨ ꯌꯥꯗꯝꯅꯤ ꯃꯗꯨ ꯀꯩꯅꯣ ꯇꯧꯕꯦ ꯑꯃꯨꯖꯥꯎ ꯑꯅ ꯂꯩ ꯑꯗꯨ ꯊꯥꯔꯛꯑꯒꯦ ꯑꯩꯒꯤ ꯎꯝ ꯎꯝ ꯑꯃꯨꯖꯥꯎ ꯑꯃꯨꯖꯥꯎ ꯇꯧꯍꯟꯕ ꯃꯥꯗꯤ ꯑꯗꯨꯝ ꯐꯦꯡꯕ ꯈꯣꯠꯄꯁꯨ ꯑꯗꯨꯝ ꯇꯧꯒꯗꯕꯅꯤ ꯎꯝ ꯑꯩꯒꯤꯗ ꯍꯥꯟꯅ ꯆꯠꯂꯝꯕ ꯉꯥꯛꯇꯅꯦ ꯑꯩꯅ ꯃꯣꯏꯁꯤ ꯑꯩꯒꯤ ꯃꯈꯥꯗ ꯇꯧꯗꯅ ꯎꯝ ꯑꯗꯨꯗꯤ ꯃꯥ ꯆꯠꯃꯤꯟꯅꯕ ꯋꯥꯊꯣꯛ ꯌꯥꯝ ꯂꯩꯕꯅꯦ ꯃꯗꯨ ꯍꯥꯞꯈ꯭ꯔꯒ ꯑꯗꯨꯝ ꯌꯥꯅꯤꯗ ꯊꯨꯝꯒꯤꯗꯤ ꯎꯝ ꯑꯗꯨ ꯈꯔ ꯁꯦꯟꯅꯔꯣ ꯍꯧꯖꯤꯛꯀꯤ ꯑꯅꯤꯗꯨ ꯇꯧꯔꯛꯑꯣ ꯍꯥꯏꯕ ꯅꯠꯇ꯭ꯔꯣ ꯑꯃꯨꯖꯥꯎꯒ ꯊꯥꯔꯛꯑꯒꯦ ꯑꯃꯨꯖꯥꯎꯅ ꯐꯦꯡꯕꯒꯤ ꯑꯣ ꯑꯗꯨ ꯄꯩꯁꯥꯗꯤ ꯄꯤꯔꯨꯅꯨ ꯀꯩꯅꯣ ꯇꯧꯔ ꯊꯥꯔꯛꯑꯣ ꯃꯣꯏꯗꯤ ꯑꯗꯨꯝ ꯀꯩꯅꯣ ꯇꯧꯔꯒ ꯌꯥꯅꯤ